ꯑꯜ ꯍꯥꯌꯥꯠꯀꯤ ꯔꯦꯁꯇꯨꯔꯦꯟ ꯑꯣꯏꯕꯤꯔꯕ꯭ꯔꯥ ꯏꯅꯥꯎ ꯅꯨꯄꯥ ꯑꯃ ꯅꯨꯄꯤ ꯆꯦꯜꯂꯛꯄ ꯑꯗꯨꯒꯤꯅꯤ ꯅꯨꯄꯤ ꯊꯤꯟꯕꯒꯤ ꯑꯆꯥ ꯑꯊꯛ ꯈꯔ ꯌꯥꯝꯅ ꯑꯣꯗꯔ ꯇꯧꯒꯦ ꯇꯥꯡ ꯀꯨꯟꯊ꯭ꯔꯥ ꯃꯥꯔꯁꯀꯤꯅꯤ ꯄꯨꯟꯅ ꯂꯩꯕꯒꯤꯅ ꯗꯤꯁꯀꯥꯎꯟꯒ ꯂꯩꯇ꯭ꯔꯣ ꯀꯌꯥꯃꯨꯛ ꯇꯥꯕꯤꯕ ꯌꯥꯒꯅꯤ ꯑꯣ ꯐꯔꯦ ꯁꯃꯣꯁꯥꯗꯨꯅ ꯂꯨꯄꯥ ꯅꯤꯄꯥꯜ ꯆꯤꯡꯍꯜꯂꯣ ꯄꯤꯁ ꯆꯥꯃ ꯇꯧꯕꯤꯔꯣ ꯂꯗꯨꯗꯨꯅ ꯂꯨꯄꯥ ꯃꯔꯤ ꯁꯥꯕꯤꯔꯣ ꯄꯤꯁ ꯆꯥꯃꯥ ꯇꯧꯕꯤꯔꯣ ꯖꯤꯂꯤꯕꯤꯗꯨꯅ ꯂꯨꯄꯥ ꯑꯅꯤ ꯁꯥꯕꯤꯔꯣ ꯄꯤꯁ ꯌꯥꯡꯈꯩ ꯇꯧꯕꯤꯔꯣ ꯐ꯭ꯔꯨꯇꯤ ꯇꯔꯥ ꯄꯤꯕꯗꯨꯅ ꯂꯨꯄꯥ ꯃꯥꯄꯜ ꯁꯥꯕꯤꯔꯣ ꯄꯤꯁ ꯆꯥꯝꯃ ꯇꯧꯕꯤꯔꯣ ꯂꯥꯜ ꯃꯣꯍꯟ ꯑꯗꯨꯅ ꯂꯨꯄꯥ ꯅꯤꯄꯥꯜ ꯑꯗꯨꯝ ꯁꯥꯕꯤꯔꯣ ꯄꯤꯁ ꯆꯥꯃꯥ ꯇꯔꯥ ꯇꯧꯕꯤꯔꯣ ꯇꯥꯡ ꯀꯨꯟꯊ꯭ꯔꯥꯒꯤ ꯄꯨꯡ ꯑꯅꯤ ꯐꯥꯎꯕꯗ ꯊꯤꯟꯕꯤꯕ ꯌꯥꯒꯗ꯭ꯔꯥ ꯃꯣꯔꯦ ꯃꯨꯁꯂꯤꯝꯅꯒꯔ ꯋꯥꯔꯗ ꯅꯝꯕꯔ ꯐꯥꯏꯕꯇ ꯂꯩꯕ ꯅꯨꯔ ꯃꯨꯍꯥꯃꯗ ꯈꯣꯏꯒꯤ ꯌꯨꯝꯗ ꯑꯗꯨꯝ ꯊꯤꯟꯕꯤꯔꯛꯑꯣ ꯌꯥꯔꯅꯤ ꯀꯣ ꯑꯩ ꯑꯇꯣꯞꯄꯗ ꯍꯥꯏꯖꯔꯔꯣꯏꯒꯦ ꯀꯟꯐꯥꯔꯝ ꯑꯣꯏꯔꯦꯅ ꯑꯗꯨꯝ ꯂꯧꯔꯒꯦ ꯀꯣ